ꯍꯧꯖꯤꯛ ꯑꯩꯈꯣꯏꯒꯤ ꯈꯨꯟ ꯁꯪꯒꯥꯏꯌꯨꯝꯐꯝ ꯑꯁꯤꯗ ꯂꯩꯔꯤꯕ ꯑꯉꯥꯡꯁꯤꯡꯒꯤ ꯂꯥꯏꯔꯤꯛ ꯇꯝꯕꯒꯤ ꯐꯤꯕꯝꯁꯤ ꯈꯨꯟ ꯑꯁꯤꯗ ꯈꯨꯟꯗꯥꯔꯤꯕ ꯃꯤꯄꯨꯝ ꯈꯨꯗꯤꯡꯃꯛ ꯑꯌꯥꯝꯕꯅ ꯁꯚꯦꯟꯇꯤ ꯑꯩꯠꯇꯤ ꯄꯥꯔꯁꯦꯟꯗꯤ ꯂꯩꯇ ꯂꯥꯏꯔꯕꯅ ꯌꯥꯝꯃꯤ ꯃꯔꯝ ꯑꯗꯨꯅ ꯃꯐꯝ ꯑꯁꯤꯒꯤ ꯑꯉꯥꯡꯁꯤꯡ ꯁꯔꯀꯥꯔꯒꯤ ꯁ꯭ꯀꯨꯜꯁꯤꯡꯗ ꯑꯌꯥꯝ ꯑꯅꯝꯕꯅ ꯇꯝꯃꯤ ꯄ꯭ꯔꯥꯏꯚꯦꯠ ꯁ꯭ꯀꯨꯜꯁꯤꯡꯗ ꯐꯤ ꯊꯤꯕ ꯉꯝꯅꯗꯕꯅ ꯃꯔꯝ ꯑꯣꯏꯔꯒ ꯁꯔꯀꯥꯔ ꯁ꯭ꯀꯨꯜꯁꯤꯡꯗ ꯇꯝꯕꯅꯤ ꯑꯗꯨꯕꯨ ꯈꯨꯟ ꯑꯁꯤꯗ ꯄꯩꯁꯥ ꯄꯥꯏꯕꯁꯤꯡꯗꯤ ꯑꯇꯣꯞꯄ ꯑꯔꯥꯞꯄ ꯍꯥꯏꯗꯤ ꯌꯥꯝꯅ ꯏꯁꯇꯦꯟꯗꯔꯠ ꯂꯩꯕ ꯁ꯭ꯀꯨꯜꯁꯤꯡꯗ ꯆꯠꯂꯒ ꯇꯝꯍꯜꯂꯤ ꯑꯗꯨꯒ ꯑꯃꯒ ꯁꯤꯇꯤꯒ ꯑꯃꯗꯤ ꯑꯩꯈꯣꯏꯒꯤ ꯈꯨꯡꯒꯪ ꯑꯁꯤꯒ ꯀꯝꯄ꯭ꯌꯥꯔ ꯇꯧꯔꯕꯗꯤ ꯑꯩꯈꯣꯏꯒꯤ ꯈꯨꯡꯒꯪ ꯑꯁꯤ ꯌꯥꯝꯅ ꯕꯦꯛꯋꯥꯔꯠ ꯑꯣꯏꯔꯤ ꯏꯖꯨꯀꯦꯁꯟꯗꯗꯤ